ꯑꯩꯉꯣꯟꯗ ꯔꯤꯂꯦꯛꯁ ꯃꯥꯏꯟ ꯄꯣꯊꯥꯅꯉꯥꯏꯒꯤ ꯃꯥꯏꯟ ꯍꯥꯏꯕꯗꯤ ꯌꯥꯝ ꯂꯩꯌꯦ ꯏꯅꯔꯖꯤ

ꯐꯀꯁ ꯇꯧꯕ ꯂꯥꯏꯛ ꯕꯨꯁꯇꯤꯡꯒꯨꯝꯕ ꯖꯤꯝꯒꯨꯝꯕꯗꯁꯨ ꯔꯤꯂꯦꯛꯁ ꯃꯥꯏꯟ ꯑꯗꯨꯝ ꯇꯧꯋꯦ ꯑꯗꯨꯒ ꯑꯩꯒꯤ ꯍꯦꯕꯤꯠꯁꯇꯤ ꯐꯤꯁꯤꯡꯒ ꯔꯤꯗꯤꯡꯒꯨꯝꯕꯗꯁꯨ ꯑꯗꯨꯝ ꯃꯥꯏꯟ ꯔꯤꯂꯦꯛꯁ ꯇꯧꯍꯜꯂꯦ ꯑꯗꯨ ꯅꯠꯇꯅ ꯒꯦꯝ ꯁꯥꯟꯅꯕꯒꯨꯝꯕꯗꯁꯨ ꯔꯤꯂꯦꯛꯁ ꯇꯧꯍꯂꯂꯦ ꯑꯗꯨ ꯀꯣꯏꯕ ꯆꯠꯄꯒꯨꯝꯕ ꯇ꯭ꯔꯦꯕꯦꯜ ꯑꯗꯨꯗꯁꯨ ꯔꯤꯂꯦꯛꯁ ꯇꯧꯍꯜꯂꯦ ꯑꯗꯨꯒ ꯑꯩꯒꯤ ꯃꯥꯏꯟ ꯁꯤꯗ ꯀꯃꯥꯏꯅ ꯑꯩꯅ ꯈ꯭ꯋꯥꯏꯗꯒꯤ ꯍꯣꯠꯅꯖꯕ ꯂꯥꯏꯛ ꯑꯩꯅ ꯔꯤꯂꯦꯛꯁ ꯇꯧꯅꯤꯡꯕ ꯃꯑꯣꯡꯗꯤ ꯑꯌꯥꯝꯕ ꯏꯁꯩ ꯇꯥꯔꯒ ꯗꯥꯔꯛ ꯔꯨꯝꯗ ꯏꯇꯣꯝꯇ ꯂꯩꯔꯒ ꯏꯁꯩ ꯇꯥꯕ ꯇꯨꯃꯤꯟ ꯐꯝꯂꯒ ꯇꯥꯕ ꯃꯇꯝꯗ ꯃꯥꯅ ꯇꯨꯃꯤꯟ ꯐꯝꯂꯒ ꯏꯁꯩ ꯇꯥꯕ ꯑꯗꯨꯅ ꯊꯥꯏꯅꯗꯤ ꯑꯣꯏꯍꯜꯂꯦ ꯑꯗꯨꯅ ꯑꯩ ꯃꯥꯏꯟ ꯔꯦꯂꯦꯛꯁ ꯇꯧꯕꯗꯤ ꯑꯗꯨꯝ ꯍꯦꯗ ꯐꯣꯀꯁ ꯃꯥꯏꯟ ꯐꯣꯀꯁ ꯃꯥꯏꯟ ꯕ꯭ꯔꯦꯟ ꯋꯥꯁꯤꯡ ꯇꯧꯅꯉꯥꯏꯒꯤ ꯀꯣꯏꯕ ꯆꯠꯄ ꯍꯥꯏꯀꯤꯡ ꯆꯠꯄꯒꯨꯝꯕ ꯏꯔꯨꯞ ꯏꯄꯥꯡ ꯈꯣꯏꯒ ꯈꯠꯅꯕ ꯆꯩꯅꯕ ꯂꯥꯏꯛ ꯅꯪ ꯀꯥ ꯍꯦꯟꯅ ꯍꯩꯅꯕ ꯂꯥꯏꯛ ꯑꯩꯈꯣꯏꯒꯤ ꯌꯥꯝ ꯐ꯭ꯔꯦꯟ ꯀ꯭ꯂꯣꯁ ꯑꯣꯏꯕꯅꯤꯅ ꯑꯃ ꯑꯃꯁꯨ ꯈꯪꯂꯕꯅꯤꯅ ꯀ꯭ꯂꯣꯁ ꯑꯣꯏꯃꯤꯟꯅ ꯃꯃꯥꯡꯒꯤ ꯐꯤꯕꯝꯁꯨ ꯈꯪꯂꯤꯅꯦ ꯑꯗꯨꯝ ꯑꯗꯨꯝ ꯁꯤꯌꯔ ꯇꯧꯃꯤꯟꯅꯕ ꯑꯗꯨ ꯁꯤ ꯇꯧꯅꯕꯅꯤ ꯈ꯭ꯋꯥꯏꯗꯒꯤ ꯃꯔꯨ ꯑꯣꯏꯕ ꯑꯃꯗꯤ ꯐ꯭ꯔꯦꯟꯁ ꯑꯩꯈꯣꯏ ꯆꯠꯅꯕ ꯇꯧꯅꯕ ꯃꯇꯝꯗ ꯀ꯭ꯂꯣꯁ ꯑꯣꯏꯅ ꯂꯩꯅꯕ ꯂꯥꯏꯛ ꯂꯤꯁꯅꯤꯡ ꯃ꯭ꯌꯨꯖꯤꯛ ꯀꯨꯝꯕ ꯄꯨꯂꯞ ꯇꯝꯃꯤꯟꯅꯕ ꯅꯠꯇ꯭ꯔꯒ ꯒꯦꯝꯁ ꯀꯨꯝꯕꯗꯁꯨ ꯃꯥꯒꯤ ꯑꯗꯨꯝ ꯐ꯭ꯔꯦꯁ ꯇꯧꯍꯜꯂꯦ ꯃꯔꯛ ꯃꯔꯛꯇꯁꯨ ꯑꯗꯨꯒ ꯋꯥꯁꯤꯡ ꯔꯦꯠ ꯑꯗꯨꯒ ꯑꯩ ꯁꯞꯄꯣꯔꯠ ꯆꯥ ꯒꯨꯝꯕꯗ ꯑꯩꯒꯤ ꯐꯦꯕꯔꯥꯏꯠ ꯗꯤꯁꯦꯁ ꯀꯨꯝꯕ ꯆꯥꯕ ꯅꯠꯇ꯭ꯔꯒ ꯅꯠꯇ꯭ꯔꯒ ꯑꯩ ꯄꯣꯠ ꯆꯩꯒꯨꯝꯕ ꯇꯧꯕ ꯑꯗꯨ ꯑꯩꯉꯣꯟꯗꯁꯨ ꯑꯗꯨꯝ ꯃꯥꯏꯟꯁꯦ ꯑꯗꯨꯝ ꯐ꯭ꯔꯦꯁ ꯇꯧꯍꯜꯂꯤ